ꯑꯩꯍꯥꯛꯅ ꯁꯥꯔꯤꯕ ꯐꯤ ꯑꯩꯅ ꯁꯦꯝꯂꯤꯕ ꯗꯤꯖꯥꯏꯟ ꯑꯁꯤ ꯏꯁꯥꯅ ꯈꯪꯖꯕꯅꯤ ꯏꯁꯥꯅ ꯈꯪꯂꯒ ꯇꯧꯖꯕ ꯇꯧꯖꯕꯅꯤ ꯑꯃꯁꯨꯡ ꯑꯩꯅ ꯑꯣꯟꯂꯥꯏꯟꯗꯒꯤ ꯄꯦꯇꯔꯟ ꯑꯁꯤ ꯂꯧꯔꯒꯁꯨ ꯁꯦꯝꯈꯤꯕꯅꯤ ꯑꯗꯨꯒ ꯑꯩꯅ ꯂꯩꯕ ꯁꯤꯡ ꯃꯌꯥꯝ ꯃꯇꯦꯡ ꯑꯁꯤ ꯑꯩꯅ ꯂꯧꯈꯤꯕ ꯃꯇꯦꯡ ꯑꯁꯤꯁꯨ ꯑꯣꯟꯂꯥꯏꯟꯗꯒꯤꯁꯨ ꯌꯥꯎꯋꯤ ꯑꯃꯁꯨꯡ ꯑꯩꯒꯤ ꯏꯁꯥꯒꯤ ꯑꯥꯏꯗꯤꯌꯥꯁ ꯄꯨꯊꯣꯛꯑꯒꯁꯨ ꯁꯦꯝꯈꯤꯕꯅꯤ ꯑꯗꯨꯒ ꯑꯩꯒꯤ ꯑꯥꯏꯗꯤꯌꯥꯁ ꯑꯃ ꯑꯁꯤ ꯀꯔꯝꯅ ꯍꯧꯔꯛꯈꯤꯕꯅꯣ ꯍꯥꯏꯕꯅ ꯑꯩꯁꯦ ꯀ꯭ꯔꯥꯐꯀꯨꯝꯕꯗꯁꯨ ꯌꯥꯝꯅ ꯄꯥꯝꯖꯩ ꯑꯃꯁꯨ ꯗꯤꯖꯥꯏꯟꯒꯨꯝꯕ ꯁꯦꯝꯕ ꯄꯥꯝꯖꯩ ꯏꯁꯥꯒꯤ ꯗꯤꯖꯥꯏꯟ ꯏꯁꯥꯒꯤ ꯗꯤꯖꯥꯏꯟ ꯄꯨꯊꯣꯛꯑꯒ ꯁꯦꯝꯕ ꯍꯥꯏꯕꯁꯤ ꯌꯥꯝꯅ ꯐꯕꯁꯨ ꯈꯜꯂꯤ ꯑꯩꯒꯤꯗꯃꯛꯁꯨ ꯌꯥꯝꯅ ꯐꯩ ꯃꯤꯒꯤ ꯗꯤꯖꯥꯏꯟ ꯂꯧꯗ꯭ꯔꯒꯁꯨ ꯍꯣꯏ ꯑꯩ ꯑꯣꯟꯂꯥꯏꯟꯗꯒꯤꯁꯨ ꯂꯧꯋꯤ ꯑꯗꯨꯕꯨ ꯑꯩ ꯋꯥꯈꯜ ꯆꯪꯅ ꯁꯦꯝꯃꯤ ꯑꯩ ꯋꯥꯈꯜ ꯆꯪꯅ ꯄꯥꯡꯊꯣꯛꯏ ꯑꯩꯒꯤ ꯑꯥꯏꯗꯤꯌꯥꯁ ꯑꯁꯤ ꯀꯌꯥꯝꯃꯨꯛ ꯄꯥꯝꯖꯅ ꯁꯦꯝꯈꯤꯕ ꯑꯥꯏꯗꯤꯌꯥꯁ ꯃꯌꯥꯝꯁꯨ ꯄꯣꯠ ꯆꯩ ꯃꯌꯥꯝꯁꯨ ꯂꯩ ꯑꯁꯤꯒꯤ ꯊꯧꯅꯥ ꯍꯥꯞꯄꯁꯤ ꯀꯅꯥꯅ ꯀꯔꯝ ꯇꯧꯔꯒ ꯑꯩꯒꯤ ꯊꯧꯅꯥꯁꯤ ꯍꯥꯞꯈꯤꯕꯅꯣ ꯍꯥꯏꯔꯒ ꯑꯩꯁꯦ ꯈꯨꯠꯁꯥꯒꯨꯝꯕꯁꯦ ꯌꯥꯝ ꯄꯥꯝꯃꯤ ꯀ꯭ꯔꯥꯐꯀꯨꯝꯕ ꯇꯧꯕ ꯌꯥꯝ ꯄꯥꯝꯃꯤ ꯑꯗꯨꯒ ꯂꯣꯟꯕ ꯈꯣꯠꯄ ꯌꯥꯝ ꯄꯥꯝꯃꯤ ꯁꯥꯕ ꯈꯣꯠꯄ ꯌꯥꯝ ꯄꯥꯝꯃꯤ ꯑꯗꯨꯒꯤ ꯃꯔꯝ ꯑꯣꯏꯔꯒ ꯑꯩꯉꯣꯟꯗ ꯁꯤꯒꯤ ꯊꯧꯅꯥ ꯑꯁꯤ ꯍꯥꯞꯄꯤ ꯍꯥꯏꯅꯁꯨ ꯑꯩ ꯏꯁꯥꯗ ꯂꯩꯖꯩ ꯑꯁꯤꯒꯤ ꯊꯧꯅꯥ ꯑꯁꯤꯅ ꯑꯩꯕꯨ ꯀꯌꯥꯃꯨꯛꯁꯨ ꯑꯁꯤꯒꯤ ꯁꯥꯕ ꯈꯣꯠꯄ ꯍꯥꯏꯁꯦ ꯑꯩꯉꯣꯟꯗ ꯐꯪꯂꯤꯕ꯭ꯔꯥ ꯍꯥꯏꯅ ꯈꯜꯂꯤ ꯑꯗꯨꯒ ꯇꯨꯡꯗ ꯑꯩꯅ ꯑꯩꯒꯤ ꯑꯩꯒꯤ ꯑꯥꯏꯗꯤꯌꯥꯁ ꯃꯌꯥꯝ ꯑꯩꯒꯤ ꯊꯕꯛ ꯃꯌꯥꯝ ꯑꯩꯅ ꯇꯧꯔꯤꯕ ꯃꯌꯥꯝ ꯑꯁꯤ ꯐꯕ ꯐꯕ ꯇꯥꯔꯒꯗꯤ ꯑꯩ ꯏꯁꯥꯒꯤ ꯕ꯭ꯔꯥꯟ ꯑꯃ ꯕ꯭ꯔꯥꯟ ꯑꯃ ꯍꯥꯡꯖꯅꯤꯡꯕꯒꯤ ꯋꯥꯈꯜꯁꯨ ꯐꯥꯎꯋꯤ